ꯍꯂꯣ ꯚꯥꯏ ꯍꯌꯦꯡ ꯁꯤꯔꯣꯏ ꯂꯤꯂꯤ ꯐꯦꯁꯇꯤꯕꯦꯜ ꯍꯧꯕ ꯅꯨꯃꯤꯠ ꯑꯣꯏꯗꯣꯏꯅꯦꯕ ꯍꯌꯦꯡꯗꯒꯤ ꯑꯗꯣ ꯆꯠꯃꯤꯟ ꯑꯥ ꯍꯥꯏꯕꯤꯔꯛꯑꯣ ꯍꯥꯏꯕꯤꯔꯛꯑꯣ ꯑꯩꯈꯣꯏꯁꯦ ꯃꯤ ꯃꯔꯤ ꯄꯨꯡꯁꯦ ꯑꯗꯨꯝ ꯉꯟꯅ ꯃꯉꯥ ꯇꯔꯨꯛ ꯑꯗꯥꯏꯗꯒꯤ ꯑꯗꯨꯝ ꯊꯣꯔꯛꯅꯕ ꯇꯧꯅꯔꯁꯦ ꯊꯦꯡꯅꯕꯁꯦ ꯀꯩꯅꯣꯗ ꯅꯥꯒꯥꯃꯄꯜ ꯃꯆꯤꯟ ꯑꯗꯥꯏꯗ ꯑꯗꯨꯝ ꯊꯦꯡꯅꯔꯁꯦ ꯒꯥꯔꯤꯁꯦ ꯑꯃ ꯑꯃ ꯑꯩꯒꯤ ꯑꯣꯏꯅꯕꯨꯗꯤ ꯃꯤ ꯃꯔꯤ ꯑꯣꯏꯗꯣꯏꯅꯦ ꯑꯃꯇꯪꯅꯕꯨꯗꯤ ꯌꯥꯗꯧ ꯃꯥꯂꯦ ꯑꯥ ꯑꯥ ꯃꯉꯥ ꯃꯈꯥꯏ ꯇꯔꯨꯛ ꯁ꯭ꯋꯥꯏꯗ ꯑꯥ ꯍꯣꯍꯣꯏ ꯑꯥ ꯌꯥꯏ ꯌꯥꯏ ꯎꯝ ꯍꯣꯍꯣꯏ